ꯎꯝ ꯍꯜꯂꯣ ꯑ ꯁꯥꯔ ꯀꯩꯅꯣꯝꯇ ꯑꯩ ꯍꯪꯖꯒꯦ ꯇꯧꯕꯅꯤ ꯑꯩꯁꯦ ꯂꯥꯏꯞ ꯏꯟꯁꯨꯔꯦꯟꯁꯀꯤ ꯌꯥꯎꯕꯒꯤ ꯃꯇꯥꯡꯗ ꯑꯩ ꯀꯩꯅꯣꯝꯇ ꯍꯪꯖꯒꯦ ꯇꯧꯕꯅꯦ ꯑꯗꯣ ꯏꯟꯁꯨꯔꯦꯟꯁꯁꯦ ꯃꯈꯜ ꯀꯌꯥ ꯂꯩꯕꯒꯦ ꯑꯩꯅ ꯌꯥꯎꯅꯤꯡꯕ ꯑꯃꯈꯛ ꯂꯩꯌꯦ ꯑꯗꯨꯒꯤ ꯏꯟꯁꯨꯔꯦꯟꯁꯇꯨꯒꯤ ꯃꯇꯥꯡꯗ ꯑꯩꯅ ꯈꯪꯅꯤꯡꯗꯅ ꯁꯥꯔꯗ ꯍꯪꯖꯕꯅꯤ ꯑꯣ ꯑꯩ ꯏꯁꯥꯒꯤ ꯑꯣꯏꯅꯁꯨ ꯌꯥꯎꯖꯒꯦ ꯑꯗꯨꯒ ꯑꯩ ꯏꯆꯥꯁꯤꯡꯒꯤ ꯑꯣꯏꯅꯁꯨ ꯌꯥꯎꯒꯦ ꯍꯥꯏꯅꯗꯤ ꯈꯜꯂꯤꯌꯦꯕꯀꯣ ꯑꯗꯣ ꯈꯖꯤꯛꯇꯪ ꯑꯥꯎ ꯎꯝ ꯑꯥ ꯑꯣ ꯑꯥ

ꯍꯣꯏ ꯍꯣꯏ ꯑ ꯍꯣꯏ ꯍꯣꯏ ꯑꯥ ꯍꯣꯍꯣꯏ ꯑꯣ ꯍꯣꯏ ꯎꯝ ꯍꯣꯏ ꯍꯣꯏ ꯍꯣꯏ ꯍꯣꯏ ꯍꯣꯏ ꯑꯥ ꯍꯣꯏ ꯍꯣꯏ ꯑꯣ ꯍꯣꯏ ꯑꯣ ꯑꯣ ꯑꯣ

ꯑꯥꯎ ꯍꯣꯏ

ꯍꯣꯏ ꯍꯣꯏ

ꯍꯣꯏ ꯑꯥ ꯑꯣ ꯍꯣꯏ ꯑꯉꯥꯡꯒꯤꯁꯤꯁꯨ ꯑꯃꯨꯛꯇ ꯍꯥꯏꯕꯤꯌꯨ ꯍꯣꯏ ꯑꯥ ꯑꯣ ꯑꯣ ꯑꯥ

ꯑꯥ ꯑꯥ ꯑ ꯑꯣ ꯑꯣ ꯑꯣ ꯍꯣꯏ ꯍꯣꯏ ꯑꯣ ꯑꯥ ꯑꯥ ꯑꯣ ꯑꯣ ꯍꯣꯏ ꯎꯝ ꯍꯣ ꯍꯣꯏ ꯍꯣ ꯍꯣꯏ ꯍꯣꯏ ꯍꯣꯏ ꯑꯥ ꯍꯣꯏ ꯑꯣ ꯑꯗꯣ ꯍꯣꯏ ꯑꯣ ꯍꯥꯏꯔꯤꯕ ꯄꯣꯠꯁꯤꯗꯗꯤ ꯑꯩꯈꯣꯏꯒꯤ ꯌꯥꯝꯅ ꯍꯦꯟꯅ ꯀꯥꯅꯕꯗꯨ ꯑꯣꯏꯌꯦꯕ ꯐꯔꯦ ꯐꯔꯦ ꯁꯥꯔ ꯑꯩꯈꯣꯏ ꯀꯩꯅꯣ ꯇꯧꯖꯔꯒꯦ ꯑꯗꯣ ꯁꯦ ꯑꯩꯁꯨ ꯌꯥꯎꯅꯅꯕ ꯀꯟꯅ ꯍꯣꯠꯅꯖꯔꯒꯦ ꯍꯣꯍꯣ ꯍꯣꯏ ꯍꯣꯏ ꯐꯔꯦ ꯐꯔꯦ